ꯖꯒꯣꯏ ꯍꯥꯏꯕꯁꯦ ꯑꯩꯈꯣꯏꯒꯤ ꯍꯤꯔꯝ ꯈꯨꯗꯤꯡꯃꯛꯇ ꯃꯤꯑꯣꯏꯕꯒꯤ ꯄꯨꯟꯁꯤꯗ ꯀꯥꯟꯅꯕ ꯄꯨꯔꯛꯄ ꯑꯩꯈꯣꯏꯒꯤ ꯐꯤꯖꯤꯀꯦꯜ ꯑꯦꯛꯇꯤꯕꯤꯇꯤ ꯑꯃꯗꯤ ꯐꯤꯂꯤꯡ ꯑꯦꯛꯁꯄ꯭ꯔꯦꯁ ꯇꯧꯕꯗ ꯌꯥꯝꯟ ꯃꯇꯦꯡ ꯄꯥꯡꯕ ꯑꯩꯈꯣꯏꯒꯤ ꯀꯩꯅꯣꯅꯦ ꯍꯥꯏꯅ ꯂꯧꯅꯤꯡꯉꯦꯕꯀꯣ ꯑꯩꯅꯗꯤ ꯃꯔꯝ ꯀꯩꯒꯤꯅꯣ ꯍꯥꯏ ꯃꯇꯝꯗ ꯖꯒꯣꯏ ꯁꯥ ꯃꯇꯝꯗ ꯃꯤꯑꯣꯏ ꯈꯔꯗꯤ ꯗꯣꯄꯥꯃꯤꯟ ꯔꯤꯂꯤꯁ ꯇꯧꯋꯦꯅ ꯍꯥꯏꯅꯩꯕ ꯍꯥꯏꯕꯗꯤ ꯖꯒꯣꯏ ꯁꯥꯔꯒ ꯑꯩꯈꯣꯏ ꯅꯨꯡꯉꯥꯏꯕ ꯑꯩꯈꯣꯏꯗ ꯍꯔꯥꯎꯕ ꯄꯣꯛꯄꯀꯣ ꯑꯗꯒꯤ ꯈꯔ ꯑꯃꯅ ꯖꯒꯣꯏꯁꯦ ꯃꯥꯒꯤ ꯏꯃꯣꯁꯟꯗꯣ ꯎꯠꯊꯣꯛꯅꯕ ꯑꯦꯛꯁꯄ꯭ꯔꯦꯁ ꯇꯧꯅꯕ ꯁꯥꯕꯁꯨ ꯌꯥꯎꯋꯦꯕꯀꯣ ꯖꯒꯣꯏ ꯄꯥꯝꯖꯕ ꯃꯤ ꯀꯌꯥ ꯑꯃꯅ ꯖꯒꯣꯏꯒꯤ ꯁꯥꯊꯦꯛꯇ ꯖꯒꯣꯏ ꯁꯥꯔꯒ ꯃꯈꯜ ꯃꯈꯜ ꯃꯣꯏꯒꯤ ꯍꯩꯖꯕ ꯏꯁꯀꯤꯜ ꯇꯦꯂꯦꯟꯇꯣ ꯎꯠꯊꯣꯛꯄ ꯌꯥꯎꯋꯤ ꯈꯔ ꯑꯃꯅ ꯃꯥꯒꯤ ꯃꯨꯠ ꯑꯗꯨ ꯕꯨꯁ ꯇꯧꯖꯅꯕ ꯃꯥꯒꯤ ꯉꯍꯥꯛꯀꯤ ꯂꯩꯔꯤꯕ ꯃꯨꯠꯇꯨ ꯅꯨꯡꯉꯥꯏꯅꯕꯒꯤꯗꯃꯛ ꯖꯒꯣꯏ ꯁꯥꯕ ꯌꯥꯎꯋꯦꯕꯀꯣ ꯖꯒꯣꯏ ꯁꯥꯕꯅ ꯑꯩꯈꯣꯏ ꯃꯤꯑꯣꯏꯕꯒꯤ ꯍꯛꯆꯥꯡꯗ ꯕ꯭ꯔꯦꯟꯗ ꯑꯩꯈꯣꯏꯒꯤ ꯏꯃꯣꯁꯟꯗ ꯀꯥꯟꯅꯍꯟꯕꯇ ꯅꯠꯇꯅ ꯍꯛꯆꯥꯡꯗꯁꯨ ꯌꯥꯝ ꯀꯥꯟꯅꯍꯟꯕ ꯄꯣꯛꯍꯜꯂꯦꯕꯀꯣ ꯑꯩꯈꯣꯏ ꯐꯤꯖꯤꯀꯦꯜ ꯑꯦꯛꯇꯤꯕꯤꯇꯤꯁ ꯑꯩꯈꯣꯏ ꯂꯦꯡ ꯑꯣꯠꯄ ꯑꯩꯈꯣꯏꯅ ꯍꯛꯆꯥꯡ ꯁꯥꯖꯦꯜ ꯇꯧꯕꯅꯤ ꯍꯥꯏꯕꯒꯤ ꯋꯥꯈꯜꯗ ꯑꯩꯈꯣꯏꯅ ꯖꯒꯣꯏꯁꯦ ꯁꯥ ꯇꯥꯔꯒꯗꯤ ꯑꯩꯈꯣꯏꯒꯤ ꯀꯦꯂꯣꯔꯤꯁ ꯕ꯭ꯔꯟ ꯇꯧꯗꯅ ꯈꯣꯠꯇꯅ ꯌꯥꯝꯅ ꯑꯩꯈꯣꯏꯒꯤ ꯍꯦꯜꯠꯇꯁꯨ ꯌꯥꯝ ꯀꯥꯟꯅꯕ ꯄꯤꯌꯦꯕ ꯍꯧꯖꯤꯛ ꯊꯣꯛꯂꯛꯏꯕ ꯖꯨꯝꯕꯥ ꯐꯤꯠꯅꯦꯁ ꯑꯦꯔꯣꯕꯤꯛ ꯐꯤꯠꯅꯦꯁ ꯀꯥꯏꯅ ꯃꯌꯥꯝ ꯊꯣꯛꯂꯛꯏꯁꯦ ꯖꯒꯣꯏꯒꯤ ꯃꯑꯣꯡꯗ ꯏꯁꯩ ꯊꯥꯔꯒ ꯏꯁꯩꯒꯤ ꯇꯥꯟꯊꯥꯗꯨꯗ ꯑꯩꯈꯣꯏ ꯅꯤꯛꯑꯒ ꯑꯩꯈꯣꯏꯒꯤ ꯍꯨꯃꯥꯡ ꯇꯥꯍꯜꯂꯒ ꯑꯦꯛꯁꯔꯁꯥꯏꯖ ꯇꯧꯕꯅꯦ ꯍꯥꯏ ꯂꯧꯋꯦ ꯑꯗꯨꯅ ꯖꯒꯣꯏꯅ ꯃꯤꯑꯣꯏꯕꯒꯤ ꯄꯨꯟꯁꯤꯗ ꯀꯥꯟꯅꯗꯕ ꯑꯃ ꯄꯨꯔꯛꯏ ꯍꯥꯏꯕꯗꯤ ꯀꯌꯥ ꯌꯥꯖꯅꯤꯡꯗꯦ ꯑꯗꯨꯅ ꯀꯥꯟꯅꯕ ꯃꯌꯥꯝ ꯄꯨꯔꯛꯑꯦ ꯍꯥꯏꯕꯁꯤꯗꯤ ꯑꯩ ꯌꯥꯅꯤꯡꯉꯦꯕ